ꯑꯩꯈꯣꯏ ꯁ꯭ꯋꯥꯏꯗ ꯚꯦꯇꯅꯔꯤ ꯂꯩ ꯄꯨꯡ ꯇꯔꯥꯗꯒꯤꯅ ꯄꯨꯡ ꯑꯍꯨꯝꯐꯥꯎ ꯑꯃ ꯍꯥꯡꯉꯤ ꯅꯥꯔꯛꯄ ꯃꯇꯝꯗ ꯅꯣꯡꯉꯥꯜꯂꯒ ꯄꯨꯏ ꯑꯩꯈꯣꯏ ꯁ꯭ꯋꯥꯏꯁꯤꯗ ꯖꯅꯋꯥꯔꯤ ꯊꯥꯗ ꯑꯩꯈꯣꯏꯒꯤ ꯁ꯭ꯀꯨꯜꯒꯤ ꯒ꯭ꯔꯥꯎꯟꯗ ꯁꯟ ꯃꯌꯥꯝ ꯑꯃ ꯄꯨꯊꯣꯛꯑꯒ ꯇꯤꯀꯥ ꯊꯥꯗꯣꯛꯈꯤ